ꯑꯩꯅ ꯋꯥꯔꯤ ꯑꯃ ꯏꯖꯕ ꯃꯇꯝꯗꯗꯤ ꯑꯩꯒꯤ ꯏꯁꯥꯃꯛꯀꯤ ꯑꯣꯏꯅꯗꯤ ꯑꯩꯒꯤ ꯑꯩꯒꯤ ꯑꯈꯟꯅꯕ ꯇꯦꯂꯦꯟꯠ ꯑꯃꯅꯦꯅ ꯈꯟꯖꯩ ꯃꯗꯨꯅ ꯃꯔꯝ ꯑꯣꯏꯔꯀꯥꯟꯗ ꯑꯩ ꯗ꯭ꯔꯥꯐ ꯑꯃ ꯏꯕ ꯃꯀ ꯃꯇꯝꯗ ꯀꯥ ꯍꯦꯟꯅ ꯁꯣꯏꯕ ꯂꯩꯔꯒ ꯑꯩꯅ ꯆꯦ ꯅꯠꯇ꯭ꯔꯒꯅ ꯗ꯭ꯔꯥꯐꯇꯨ ꯗꯤꯂꯤꯠ ꯇꯧꯕ ꯆꯦ ꯁꯦꯒꯥꯏꯕ ꯗ꯭ꯔꯥꯐ ꯗꯤꯂꯤꯠ ꯇꯧꯕꯒꯨꯝꯕꯁꯦ ꯑꯩ ꯀꯥ ꯍꯦꯟꯅ ꯇꯧꯖꯗꯦ ꯏꯔꯤꯕ ꯋꯥꯔꯤꯕꯗꯣ ꯑꯗꯨꯝ ꯂꯩꯔꯤꯕ ꯂꯥꯏꯔꯦꯝꯕꯤꯒꯤ ꯈꯨꯗꯣꯜꯅꯦꯅ ꯑꯗꯨꯝ ꯈꯟꯖꯔꯒ ꯑꯗꯨꯝ ꯋꯥꯔꯤꯁꯤ ꯃꯈꯥ ꯇꯥꯅ ꯏ ꯏꯖꯩ ꯑꯗꯨꯒ ꯑꯗꯨꯒꯤ ꯃꯇꯨꯡ ꯏꯟꯅ ꯑꯗꯨꯝ ꯋꯥꯔꯤꯗꯨꯅ ꯑꯣꯏꯅ ꯑꯩꯁꯦ ꯑꯩ ꯔꯥꯏꯇꯔ ꯑꯃ ꯑꯣꯏꯅ ꯑꯩꯁꯦ ꯀꯔꯝꯕ ꯃꯐꯝꯗ ꯄꯨꯒꯦ ꯍꯥꯏꯕꯗꯣ ꯑꯣꯏꯅ ꯑꯩ ꯌꯦꯡꯅꯤꯡꯕꯅ ꯈꯧꯔꯥꯡꯅ ꯑꯗꯨꯝ ꯌꯦꯡꯖꯩ